ꯑꯩꯗꯤ ꯁꯅꯥꯁꯦ ꯀꯠꯂꯦꯁꯨ ꯈꯪꯗꯦꯕ ꯅꯣꯏꯒꯤ ꯁꯅꯥ ꯍꯥꯏꯗꯤ ꯃꯨꯁꯂꯤꯝꯒꯤ ꯑꯣꯏꯅ ꯁꯅꯥ ꯃꯣꯍꯣꯔ ꯑꯁꯨꯛ ꯀꯠꯄ ꯍꯥꯏꯅ ꯂꯩꯔꯝꯃꯤꯀꯣ ꯑꯗꯨ ꯃꯣꯍꯣꯔ ꯑꯍꯨꯝ ꯀꯠꯂꯒꯀꯥꯟꯗ ꯅꯤꯀꯥ ꯁꯣꯜꯂꯦ ꯑꯗꯨ ꯁꯣꯜꯂꯀꯥꯟꯗ ꯂꯩꯅꯔꯛꯑꯦ ꯂꯩꯅꯔꯒ ꯑꯍꯥꯟꯕ ꯑꯩꯅ ꯆꯪꯉꯛꯄ ꯀꯥꯟꯗꯗꯤ ꯏꯁꯥꯗ ꯑꯩꯈꯣꯏꯒꯤ ꯍꯩꯅꯗꯕ ꯑꯗꯒꯤ ꯍꯥꯟꯅ ꯑꯩꯅ ꯇꯧꯔꯝꯕꯗꯨꯒ ꯏꯆꯥꯟ ꯆꯥꯟꯅꯗꯕ ꯏꯍꯣꯡ ꯍꯣꯡꯕ ꯑꯃ ꯁꯨꯃꯥꯏꯅ ꯇꯧꯋꯦꯕ ꯑꯗꯨꯒ ꯁꯨꯝ ꯂꯩꯔꯛꯑꯀꯥꯟꯗ ꯑꯩꯈꯣꯏꯒꯤ ꯏꯃꯥ ꯑꯁꯤꯅ ꯏꯅꯦꯝꯕꯣꯛꯁꯤꯅ ꯍꯥꯏꯌꯦ ꯅꯪ ꯑꯕꯤꯛ ꯁꯣꯜꯂꯒ ꯀꯨꯔꯥꯟ ꯀꯩꯅꯣ ꯇꯧꯒꯗꯕꯅꯤ ꯑꯗꯨꯗꯣ ꯇꯧꯔꯒ ꯅꯁꯥꯗꯣ ꯁꯦꯡꯗꯣꯛꯄ ꯍꯥꯏꯕꯗꯤ ꯑꯗꯨꯃꯥꯏꯅ ꯍꯥꯏꯕꯤꯔꯦꯕ ꯍꯥꯏꯕꯤꯔꯀꯥꯟꯗ ꯇꯧꯔꯦ ꯑꯩꯈꯣꯏꯒꯤ ꯎꯁꯇꯥ ꯀꯩꯅꯣ ꯑꯃ ꯅꯦꯛꯑꯀꯥꯟꯗ ꯂꯥꯏꯔꯤꯛ ꯇꯥꯛꯍꯜꯂꯦ ꯇꯥꯛꯍꯜꯂꯀꯥꯟꯗ ꯅꯃꯥꯖ ꯁꯣꯟꯕ ꯑꯗꯒꯤ ꯂꯣꯏꯅꯃꯛ ꯃꯥꯒꯤ ꯍꯩꯍꯜꯂꯦ ꯂꯣꯏꯅ ꯇꯥꯛꯑꯦ ꯑꯗꯨꯀꯥꯟꯗ ꯑꯗꯨꯗꯨꯒꯤ ꯑꯁꯦꯡ ꯑꯃꯥꯡꯗꯣ ꯈꯪꯉꯛꯑꯀꯥꯟꯗꯗꯤ ꯏꯁꯥꯗ ꯍꯥꯏꯕꯗꯤ ꯑꯗꯨꯝ ꯍꯩꯅꯔꯛꯑꯦꯀꯣ ꯑꯗꯨ ꯍꯩꯅꯔꯛꯑ ꯀꯥꯟꯁꯤꯗ ꯑꯗꯒꯤꯗꯤ ꯁꯨꯝ ꯍꯩꯅꯔꯛꯑꯦ ꯑꯗꯒꯤ ꯑꯍꯥꯟꯕꯗꯗꯤ ꯁꯟꯁꯥꯒ ꯆꯥꯕꯁꯤ ꯏꯁꯥꯗ ꯌꯥꯝꯅ ꯍꯩꯅꯗꯕ ꯑꯗꯒꯤ ꯍꯪꯒꯣꯏꯕ ꯑꯗꯒꯤ ꯁꯨꯝ ꯍꯩꯅꯔꯝꯗꯦ ꯑꯗꯣ ꯁꯨꯝ ꯂꯩꯅꯔꯛꯑꯀꯥꯟꯗꯗꯤ ꯅꯣꯡꯃ ꯆꯥꯎ ꯆꯥꯎ ꯅꯪꯅ ꯁꯨꯝ ꯆꯥꯔꯀꯥꯟꯗ ꯀꯩꯅꯣ ꯇꯧꯔꯛꯀꯗꯕꯅꯤ ꯀꯥꯏꯅ ꯃꯣꯏꯅ ꯁꯨꯝ ꯄꯤꯖꯔꯒ ꯑꯗꯨꯃꯥꯏꯅ ꯆꯥꯕꯗꯒꯤ ꯁꯨꯝ ꯍꯩꯅꯈ꯭ꯔꯦ ꯑꯩꯅ ꯍꯦꯟꯅ ꯍꯦꯜꯂꯦ ꯍꯥꯏ ꯇꯥꯔꯦ ꯍꯧꯖꯤꯛꯁꯦ ꯑꯗꯨꯒ ꯑꯩꯅ ꯍꯦꯜꯂꯦ ꯍꯥꯏ ꯇꯥꯔꯦ ꯑꯗꯨ ꯄꯥꯝꯕꯨꯗꯤ ꯌꯥꯝ ꯍꯦꯟꯅ ꯀꯩꯅꯣ ꯇꯧꯕ ꯅꯠꯇ꯭ꯔꯒꯁꯨ ꯑꯗꯨꯝ ꯄꯥꯝꯅ ꯑꯗꯨꯝ ꯆꯥꯈ꯭ꯔꯦ ꯑꯗꯨꯃꯥꯏꯅ ꯇꯧꯔꯒ ꯂꯩꯔꯦ ꯑꯗꯒꯤ ꯅꯃꯥꯖ ꯎꯖꯨ ꯇꯧꯗꯅ ꯑꯗꯨꯝ ꯃꯇꯝ ꯃꯉꯥꯒꯤ ꯅꯃꯥꯖ ꯁꯣꯜꯂꯦ ꯑꯗꯨꯒ ꯃꯣꯏꯅ ꯈꯪꯍꯟꯕꯤꯔꯕꯅꯤꯅ ꯑꯗꯒꯤ ꯑꯁꯦꯡ ꯑꯃꯥꯡ ꯁꯤ ꯃꯥꯡꯉꯤ ꯁꯤ ꯇꯧꯋꯤꯀꯣ ꯍꯥꯏꯕꯁꯤ ꯃꯣꯏꯅ ꯈꯪꯍꯟ ꯇꯥꯛꯄꯤꯔꯕꯅꯤꯅ ꯌꯥꯝꯅ ꯀꯤꯅ ꯍꯪꯒꯣꯏꯅ ꯆꯠꯂꯦ ꯑꯗꯨꯒ ꯑꯗꯒꯤ ꯑꯍꯥꯟꯕ ꯂꯥꯛꯄꯗꯗꯤ ꯀꯔꯤꯝ ꯈꯪꯗꯕꯅꯤꯅ ꯅꯦꯜ ꯄꯣꯂꯤꯁꯀꯥꯁꯦ ꯁꯪꯉꯦꯕ ꯑꯩꯗꯤ ꯑꯗꯨ ꯏꯃꯥꯁꯤꯅ ꯏꯅꯦꯝꯕꯣꯛꯁꯤꯅ ꯍꯥꯏ ꯅꯆꯦꯁꯤꯗꯤ ꯍꯥꯏꯕ ꯂꯧꯗꯕꯅꯤ ꯑꯩꯈꯣꯏ ꯏꯆꯦ ꯑꯃ ꯂꯩꯌꯦ ꯑꯗꯣ ꯍꯥꯏꯕ ꯂꯧꯗꯕꯅꯤ ꯑꯗꯨꯅ ꯅꯪꯗꯤ ꯀꯩꯅꯣ ꯑꯩꯈꯣꯏ ꯀꯩ ꯍꯥꯏꯕ ꯇꯥꯔꯦ ꯏꯆꯦꯁꯦ ꯑꯩꯒꯤ ꯍꯥꯟꯅꯒꯤ ꯀꯩꯅꯣꯁꯤꯒꯤ ꯏꯆꯦ ꯑꯍꯟꯅꯦꯕ ꯑꯗꯨ ꯃꯥꯁꯤꯅ ꯇꯂꯥꯛ ꯇꯧꯔꯒ ꯀꯥꯏꯅꯈ꯭ꯔꯕ ꯃꯇꯨꯡꯗ ꯑꯩꯁꯦ ꯂꯥꯛꯄꯅꯦ ꯑꯗꯨ ꯂꯥꯛꯑꯒ ꯑꯗꯨꯃꯥꯏꯅ ꯇꯧꯕꯁꯤ ꯃꯥꯁꯤ ꯍꯥꯏꯕ ꯏꯟꯗꯦ ꯑꯗꯨꯅ ꯅꯪꯗꯤ ꯍꯥꯏꯕ ꯏꯜꯂꯨ ꯍꯥꯏꯔꯀꯥꯟꯗ ꯅꯦꯜ ꯄꯣꯂꯤꯁꯇꯣ ꯀꯣꯛꯊꯣꯛꯑꯣ ꯇꯧꯍꯩꯗꯕꯅꯤ ꯅꯪꯅ ꯁꯤ ꯁꯣꯜꯂꯒꯗꯤ ꯏꯁꯤꯡ ꯆꯪꯗꯦ ꯁꯤꯔꯈ꯭ꯔꯒꯁꯨ ꯅꯪꯒꯤ ꯁꯤꯒꯤ ꯀꯩꯅꯣꯁꯦ ꯀꯥꯏꯅ ꯃꯣꯏꯅ ꯐꯖꯅ ꯇꯥꯛꯄꯤꯕꯗꯒꯤ ꯑꯗꯨꯃꯥꯏꯅ ꯇꯧꯔꯒ ꯈꯣꯛꯊꯣꯛꯑꯦ ꯍꯧꯖꯤꯛꯁꯨ ꯑꯗꯨꯝ ꯁꯪꯗꯦ ꯑꯗꯨꯝ ꯀꯩꯅꯣ ꯃꯣꯏꯅ ꯍꯥꯏꯕꯗꯣ ꯏꯜꯂꯀꯥꯟꯗ ꯑꯗꯨꯃꯥꯏꯅ ꯂꯩꯃꯤꯟꯅꯔꯦ ꯂꯩꯃꯤꯟꯅꯔꯒ ꯏꯃꯥꯁꯤꯅ ꯑꯗꯨꯝ ꯇꯥꯛꯑꯦ ꯅꯪ ꯁꯤꯁꯦ ꯁꯣꯜꯂꯨꯀꯣ ꯁꯤꯁꯦ ꯇꯧ ꯂꯤꯛ ꯆꯠꯄꯗꯅ ꯁꯨꯃꯥꯏꯅ ꯆꯠꯀꯗꯕꯅꯤ ꯀꯥꯏꯅ ꯇꯧꯔꯦ ꯑꯗꯨꯒ ꯑꯍꯥꯟꯕꯗꯗꯤ ꯉꯁꯥꯏꯒꯤ ꯍꯣꯡꯗꯣꯛ ꯍꯣꯡꯖꯤꯟꯁꯦ ꯈꯤꯇꯪꯗꯤ ꯑꯩꯉꯣꯟꯗ ꯌꯥꯝꯅ ꯅꯨꯡꯉꯥꯏꯖꯗꯕ ꯑꯃ ꯑꯣꯏꯔꯝꯃꯦ ꯍꯥꯏꯕꯗꯤ ꯑꯩꯈꯣꯏꯒꯤ ꯃꯩꯇꯩꯒꯤ ꯍꯥꯏꯔꯒꯗꯤ ꯆꯥꯛꯀꯧꯕ ꯍꯥꯏꯕꯁꯦ ꯌꯥꯝꯅ ꯃꯔꯨꯑꯣꯏꯕꯅꯤꯗꯅꯀꯣ ꯑꯃꯔꯣꯝꯗ ꯑꯗꯨ ꯃꯔꯨꯑꯣꯏꯕ ꯄꯣꯠꯁꯦ ꯆꯠꯂꯛꯇꯕ ꯑꯗꯒꯤ ꯑꯩꯒꯤ ꯃꯔꯤ ꯃꯇꯥꯒꯤ ꯀꯩꯅꯣꯁꯦ ꯇꯧꯗꯕ ꯂꯧꯈꯠꯄꯤꯔꯝꯗꯦ ꯑꯍꯥꯟꯕꯗꯗꯤ ꯑꯗꯨ ꯀꯣꯟꯅꯊꯪꯗ ꯇꯧꯔꯒ ꯃꯣꯏꯅ ꯂꯧꯁꯤꯟꯕꯤꯗꯅ ꯑꯍꯜ ꯂꯃꯟ ꯇꯧꯔꯒ ꯌꯥꯅꯔꯒ ꯂꯧꯈꯠꯂꯒ ꯑꯗꯨꯃꯥꯏꯅ ꯆꯪꯊꯣꯛ ꯆꯪꯁꯤꯟ ꯌꯥꯅꯩꯕ ꯍꯧꯖꯤꯛꯁꯦ ꯑꯌꯥꯝꯕ ꯃꯇꯝꯗ ꯃꯤ ꯈꯔꯗꯤ ꯆꯪꯅꯗꯕꯤ ꯑꯗꯒꯤ ꯃꯥꯡꯉꯤ ꯁꯦꯡꯉꯤ ꯀꯥꯏꯅ ꯏꯟꯊꯣꯛꯅꯕꯤ ꯌꯥꯝ ꯇꯧꯋꯦꯕꯀꯣ ꯑꯗꯣ ꯑꯩꯒꯤꯗꯃꯛꯇꯗꯤ ꯑꯗꯨꯃꯛꯇꯤ ꯇꯧꯗ꯭ꯔꯦ ꯍꯥꯏꯕꯗꯤ ꯉꯁꯥꯏꯒꯤ ꯏꯊꯟꯗꯁꯨ ꯑꯣꯏꯔꯕꯅꯤꯅ ꯏꯃꯥꯅꯁꯨ ꯌꯥꯗꯦ ꯃꯌꯥꯝꯗꯨꯗ ꯂꯣꯏꯅ ꯍꯥꯏꯖꯔꯀꯥꯟꯗ ꯀꯣꯟꯅꯊꯪꯗ ꯀꯩꯅꯣ ꯂꯧꯈꯠꯂꯀꯥꯟꯗ ꯆꯪꯊꯣꯛ ꯆꯪꯁꯤꯟ ꯇꯧꯅꯕꯤ ꯑꯗꯨꯝ ꯇꯧꯔꯦ ꯑꯗꯨꯒ ꯊꯧꯗꯣꯛ ꯋꯥꯊꯣꯛ ꯊꯣꯛꯄꯁꯦ ꯑꯗꯨꯝ ꯍꯥꯏꯔꯛꯑꯦ ꯑꯗꯨꯒ ꯆꯠꯂꯦ ꯑꯗꯨꯃꯥꯏꯅ ꯇꯧꯔꯒ ꯑꯅꯤꯁꯤꯒꯤ ꯃꯔꯛꯇ ꯍꯥꯏꯕꯗꯤ ꯀꯩꯅꯣ ꯌꯥꯅꯅꯕꯅ ꯍꯣꯠꯅꯔꯒ ꯆꯠꯄꯁꯦ ꯑꯗꯣ ꯑꯅꯤꯒꯤ ꯃꯔꯛꯇ ꯆꯠꯄꯁꯤ ꯈꯔꯗꯤ ꯋꯥꯗꯤ ꯋꯥꯏ ꯑꯗꯨ ꯑꯣꯏꯇꯥꯔꯒꯁꯨ ꯑꯩꯅ ꯃꯦꯅꯦꯁ ꯇꯧꯔꯀꯥꯟꯗ ꯑꯅꯤꯃꯛꯇꯨꯒꯤ ꯌꯥꯅꯕ ꯑꯩ ꯑꯗꯨꯝ ꯉꯝꯅꯕ ꯍꯧꯖꯤꯛꯁꯨ ꯑꯗꯨꯝ ꯆꯠꯂꯦ ꯍꯥꯏ ꯇꯥꯔꯦ ꯑꯗꯨꯒ ꯑꯩꯒꯤ ꯏꯃꯨꯡ ꯃꯅꯨꯡꯅꯁꯨ ꯍꯥꯏꯕꯗꯤ ꯉꯁꯥꯏꯒꯤ ꯑꯩꯅ ꯐꯖꯅ ꯅꯤꯌꯣꯝꯗꯣ ꯀꯥꯏꯗꯅ ꯆꯠꯄꯅꯤꯅ ꯃꯣꯏꯅꯁꯨ ꯌꯥꯝ ꯂꯨꯅ ꯅꯨꯡꯁꯤꯅ ꯇꯧꯋꯦ ꯑꯗꯨꯒ ꯑꯩꯒꯤ ꯌꯨꯝ ꯂꯣꯝꯒꯤꯅꯁꯨ ꯀꯩꯅꯣ ꯃꯣꯏꯕꯨ ꯑꯗꯨꯝ ꯍꯥꯏꯕꯗꯤ ꯊꯥꯖꯅ ꯅꯨꯡꯁꯤꯅ ꯑꯗꯨꯃꯥꯏꯅ ꯇꯧꯔꯒ ꯐꯖꯅ ꯍꯧꯖꯤꯛ ꯐꯥꯎꯒꯤꯗꯤ ꯑꯗꯨꯝ ꯂꯣꯏꯅꯔꯤ ꯑꯗꯨꯒ ꯑꯩꯈꯣꯏꯒꯤ ꯀꯩ ꯍꯥꯏ ꯇꯥꯔꯦ ꯔꯨꯖꯥꯒꯨꯝꯕ ꯂꯥꯛꯄ ꯊꯥ ꯑꯃꯒ ꯀꯩꯅꯣ ꯇꯧꯕꯁꯦ ꯁꯤꯗ ꯌꯥꯝꯅ ꯋꯥꯔꯝꯃꯦꯕ ꯃꯃꯥꯡꯗꯗꯤ ꯑꯗꯨ ꯍꯧꯖꯤꯛꯇꯤ ꯀꯩꯁꯨ ꯊꯣꯏꯗꯣꯛꯄ ꯋꯥꯗ꯭ꯔꯦꯀꯣ ꯃꯃꯥꯡꯗꯗꯤ ꯋꯥꯔꯝꯃꯤꯁꯤꯅ ꯀꯃꯥꯏꯅ ꯇꯧꯋꯤ ꯑꯁ ꯔꯨꯖꯥ ꯂꯥꯛꯑꯅꯤ ꯈꯟꯕꯗ ꯃꯣꯏ ꯃꯌꯥꯝꯒꯤ ꯁꯦꯕꯥ ꯇꯧꯕꯒ ꯑꯗꯒꯤ ꯆꯥꯛ ꯏꯁꯤꯡ ꯊꯣꯡꯕꯒꯤ ꯑꯋꯥꯕ ꯃꯌꯥꯝꯗꯣ ꯑꯩ ꯇꯜꯂꯦꯕ ꯁꯦꯡꯅ ꯆꯦꯟꯅꯤꯡꯉꯝꯃꯦꯕ ꯌꯨꯝꯗ ꯑꯗꯣ ꯍꯧꯖꯤꯛꯅ ꯀꯩꯗꯧꯔꯦ ꯈꯦꯠꯅꯕꯁꯦ ꯌꯦꯡꯉꯨ ꯍꯧꯖꯤꯛꯅ ꯅꯃꯥꯁ ꯁꯣꯜꯍꯧꯅꯕ ꯑꯗꯒꯤ ꯊꯣꯡ ꯊꯥꯛꯍꯧꯅꯕ ꯑꯗꯒꯤ ꯃꯌꯥꯝꯁꯤꯒꯤ ꯁꯦꯕꯥꯁꯨ ꯇꯧꯕ ꯑꯗꯒꯤ ꯉꯝꯅꯕꯀꯣ ꯑꯗꯒꯤ ꯏꯁꯥꯒꯤꯁꯨ ꯈꯔ ꯁꯣꯜꯍꯧꯕ ꯇꯧꯍꯧꯅꯕ ꯁꯤꯒꯤ ꯁꯨꯃꯥꯏꯅ ꯍꯣꯠꯅꯖꯔꯒ ꯑꯁ ꯌꯥꯝ ꯅꯨꯡꯉꯥꯏꯅ ꯍꯥꯏ ꯇꯥꯔꯦ ꯑꯗꯨꯃꯥꯏꯅ ꯍꯧꯖꯤꯛ ꯐꯥꯎꯒꯤꯗꯤ ꯂꯦꯜꯂꯤ ꯍꯥꯏ ꯇꯥꯔꯦ ꯑꯁꯤꯅꯤ ꯑꯗꯨꯒ ꯑꯩꯁꯦ ꯀꯩꯅꯣ ꯇꯧꯋꯦ ꯑꯉꯥꯡ ꯑꯃ ꯅꯨꯄꯤ ꯑꯃ ꯌꯥꯎꯔꯦ ꯅꯨꯄꯤꯁꯤ ꯌꯥꯎꯔꯀꯥꯟꯗ ꯑꯣꯄꯔꯦꯁꯟ ꯇꯧꯔꯒ ꯄꯣꯛꯑꯦ ꯄꯣꯛꯑꯀꯥꯟꯗ ꯑꯉꯥꯡꯁꯤ ꯂꯩꯈꯤꯗꯔꯦ ꯑꯗꯣ ꯂꯩꯈꯤꯗꯔꯦ ꯑꯗꯨꯅ ꯍꯧꯖꯤꯛ ꯃꯈꯥ ꯇꯥꯕꯗꯤ ꯊꯣꯏꯗꯣꯛꯄ ꯀꯩꯅꯣ ꯂꯩꯇ꯭ꯔꯦ ꯑꯗꯨ ꯑꯣꯏ ꯇꯥꯔꯒꯁꯨ ꯂꯩꯔꯤꯕ ꯑꯉꯥꯡꯁꯤꯡ ꯑꯗꯒꯤꯁꯨ ꯑꯩꯒꯤꯁꯨ ꯏꯆꯥꯅꯨꯄꯥꯁꯤꯃ ꯄꯨꯔꯒ ꯂꯥꯛꯑꯦ ꯑꯗꯨ ꯂꯥꯛꯄꯗꯣ ꯏꯔꯦꯟꯅ ꯑꯗꯨꯝ ꯆꯞ ꯃꯥꯅꯅ ꯃꯆꯤꯟ ꯃꯅꯥꯎ ꯀꯩꯅꯣꯗꯧꯅ ꯍꯤꯡꯃꯤꯟꯅꯩ ꯂꯩꯃꯤꯟꯅꯩ ꯅꯨꯡꯁꯤꯅꯅ ꯑꯗꯨꯃꯥꯏꯅ ꯑꯗꯨꯝ ꯍꯧꯖꯤꯛ ꯐꯥꯎꯒꯤꯗꯤ ꯂꯦꯜꯂꯤ ꯑꯗꯣ ꯍꯌꯦꯡ ꯈꯪꯗꯦ ꯑꯜꯂꯥꯅ ꯀꯩ ꯇꯝꯕꯤꯔꯝꯃꯤꯅꯣ ꯑꯩꯒꯤ ꯂꯥꯏꯕꯛꯇ ꯑꯗꯨꯐꯥꯎꯗꯤ ꯈꯪꯗ꯭ꯔꯦꯀꯣ ꯍꯥꯏꯗꯤ ꯑꯩꯗꯤ ꯂꯥꯏꯃꯛꯇꯤ ꯅꯠꯇꯕꯅꯤꯅ ꯉꯁꯥꯏꯒꯤ ꯀꯩ ꯇꯝꯕꯤꯔꯝꯃꯤꯅꯣ ꯈꯪꯗꯦ ꯍꯧꯖꯤꯛ ꯐꯥꯎꯒꯤꯗꯤ ꯅꯨꯡꯁꯤꯅꯅ ꯑꯃꯅ ꯑꯃꯒꯤ ꯋꯥ ꯇꯥꯅꯔꯒ ꯑꯗꯨꯝꯅ ꯂꯩꯅꯕ ꯍꯥꯏꯕ ꯇꯥꯔꯦ ꯑꯗꯨꯅ ꯑꯍꯣꯡꯕꯁꯦ ꯑꯍꯥꯟꯕꯗꯗꯤ ꯌꯥꯝ ꯋꯥꯔꯝꯃꯦ ꯑꯩ ꯌꯨꯝꯒꯤꯕꯨ ꯀꯩꯅꯣ ꯇꯧꯒꯗ꯭ꯔꯥ ꯑꯗꯒꯤ ꯁꯦꯝꯇꯣꯛꯄꯗ ꯈꯔꯗꯤ ꯃꯇꯝꯗꯤ ꯆꯪꯉꯦ ꯑꯗꯨ ꯑꯣꯏ ꯇꯥꯔꯒꯁꯨ ꯍꯧꯖꯤꯛꯇꯤ ꯑꯗꯨꯝ ꯑꯗꯨꯗꯣ ꯂꯩꯔꯛꯑꯕꯅꯤꯅ ꯑꯋꯥꯕ ꯑꯍꯣꯡꯕ ꯍꯥꯟꯅꯒꯤ ꯀꯩꯅꯣꯗꯣ ꯍꯧꯖꯤꯛꯐꯥꯎꯗꯤ ꯊꯣꯏꯗꯣꯛꯅ ꯂꯩꯇ꯭ꯔꯦ ꯍꯧꯖꯤꯛꯅ ꯍꯦꯟꯅ ꯍꯥꯏꯗꯤ ꯌꯥꯝꯅ ꯅꯨꯡꯉꯥꯏꯅ ꯀꯣꯝꯅ ꯑꯗꯨꯝ ꯑꯩꯒꯤ ꯇꯧꯐꯝ ꯊꯣꯛꯄ ꯏꯊꯧ ꯅꯣꯡꯃꯒꯤ ꯅꯃꯥꯖ ꯁꯣꯟꯕ ꯑꯗꯒꯤ ꯅꯣꯡꯃꯒꯤ ꯃꯣꯏꯒꯤ ꯁꯦꯕꯥ ꯇꯧꯕꯝ ꯊꯣꯛꯄ ꯑꯗꯒꯤ ꯂꯣꯏꯔꯝꯃꯒ ꯑꯩꯒꯤ ꯏꯊꯧ ꯑꯩꯒꯤ ꯕꯤꯖꯤꯅꯦꯁ ꯑꯃꯨꯛ ꯆꯦꯟꯖꯕꯗꯣ ꯑꯩ ꯑꯗꯨꯝ ꯌꯥꯝꯅ ꯀꯣꯝꯅ ꯑꯜꯂꯥꯅ ꯑꯗꯨꯝ ꯄꯤꯅꯗꯅ ꯅꯥꯗ ꯌꯦꯛꯇꯅ ꯑꯗꯨꯝ ꯆꯦꯟꯗꯅ ꯆꯠꯂꯤ ꯍꯥꯏ ꯇꯥꯔꯦ